ꯑꯩꯈꯣꯏꯒꯤ ꯐꯨꯔꯨꯞꯀꯤ ꯑꯣꯏꯕ ꯐꯤꯖꯦꯠ ꯂꯦꯇꯦꯡꯒꯤ ꯃꯇꯥꯡꯗ ꯈꯔꯗꯪ ꯍꯥꯏꯖꯒꯦ ꯅꯨꯄꯥ ꯑꯣꯏꯔꯒꯅ ꯀꯨꯔꯇꯥ ꯄꯩꯖꯃ ꯁꯦꯠꯂꯤ ꯂꯨꯡꯒꯤ ꯁꯦꯠꯂꯤ ꯅꯨꯄꯤ ꯑꯣꯏꯔꯒꯅ ꯕꯨꯔꯈꯥ ꯎꯞꯄꯤ ꯁꯜꯋꯥꯔ ꯁꯦꯠꯂꯤ ꯀꯨꯔꯇꯤ ꯁꯦꯠꯂꯤ ꯐꯅꯦꯛꯁꯨ ꯁꯦꯠꯂꯤ ꯑꯁꯤꯅꯆꯤꯡꯕꯅꯤ